ꯑꯩꯈꯣꯏꯒꯤ ꯃꯅꯤꯄꯨꯔꯗ ꯄꯥꯡꯊꯣꯛꯄ ꯂꯥꯏꯅꯤꯡ ꯍꯥꯏꯔꯒꯗꯤ ꯎꯃꯪ ꯂꯥꯏ ꯍꯔꯥꯎꯕ ꯑꯗꯨꯒ ꯃꯩꯇꯩ ꯆꯩꯔꯥꯎꯕ ꯏꯃꯣꯏꯅꯨ ꯏꯔꯥꯠꯄ ꯍꯥꯏꯅ ꯄꯥꯡꯊꯣꯛꯏ ꯑꯗꯨꯒ ꯍꯤꯟꯗꯨꯒꯤ ꯑꯣꯏꯅ ꯄꯥꯡꯊꯣꯛꯄꯗꯤ ꯗꯤꯋꯥꯂꯤ ꯗꯤꯋꯥꯂꯤ ꯅꯨꯃꯤꯠꯇ ꯕꯣꯝꯕꯨꯂꯥ ꯊꯥꯕ ꯀꯌꯥ ꯑꯃ ꯇꯧꯏ ꯑꯗꯨꯒ ꯄꯥꯉꯟꯒꯤ ꯑꯣꯏꯕꯗꯅ ꯏꯗ ꯍꯥꯏꯕ ꯅꯨꯃꯤꯠ ꯑꯁꯤꯗ ꯑꯔꯩ ꯂꯩꯇ ꯇꯥꯊꯣꯛ ꯇꯥꯁꯤꯟ ꯇꯧꯗꯨꯅ ꯅꯨꯡꯉꯥꯏꯅ ꯏꯗꯀꯤ ꯊꯧꯔꯝ ꯄꯥꯡꯊꯣꯛꯏ ꯑꯗꯨꯒ ꯆꯤꯡꯃꯤꯗ ꯀꯩꯅꯣ ꯇ꯭ꯔꯥꯏꯕꯦꯜꯒꯤ ꯑꯣꯏꯅꯗꯤ ꯈ꯭ꯔꯤꯁꯃꯥꯁ ꯅꯨꯃꯤꯠꯇ ꯆꯍꯤꯒꯤ ꯑꯔꯣꯏꯕ ꯊꯥꯗ ꯄꯥꯡꯊꯣꯛꯏ ꯃꯣꯏꯒꯤꯅ ꯆꯥꯎꯅ ꯑꯩꯈꯣꯏꯒꯤ ꯔꯥꯏꯖꯗ ꯖꯥꯇꯤ ꯀꯌꯥ ꯀꯌꯥꯒꯤ ꯑꯣꯏꯅ ꯄꯥꯡꯊꯣꯛꯄ ꯀꯨꯝꯍꯩꯁꯤꯡꯅꯤ